ꯍꯂꯣ ꯑꯧ ꯑꯄꯥꯝ ꯑꯄꯥꯝꯕ ꯃꯌꯥꯝ ꯐꯪꯉꯦꯕ ꯈꯟꯕꯤꯌꯨ ꯐꯨꯔꯤꯠꯇꯒꯤ ꯈꯪꯒꯥꯎꯗꯒꯤ ꯑꯗꯒꯤ ꯍꯩꯔꯥ ꯀꯔꯤ ꯀꯔꯤ ꯑꯗꯨꯝ ꯐꯪꯉꯦ ꯑꯄꯥꯝ ꯑꯄꯥꯝ ꯌꯦꯡꯕꯤꯌꯨ ꯑꯧ ꯀꯤꯂꯣꯗ ꯆꯥꯝꯃ ꯑꯗꯥꯏ ꯌꯣꯜꯂꯦ ꯑꯥꯜꯂꯨ ꯀꯦ ꯖꯤꯗ ꯀꯨꯟꯃꯉꯥ ꯑꯗꯒꯤ ꯑꯉꯥꯡꯕꯁꯤꯅ ꯈꯔ ꯇꯥꯡꯉꯤ ꯑꯉꯥꯡꯕꯁꯤꯅ ꯀꯨꯟꯊ꯭ꯔꯥ

ꯑꯧ ꯁꯤꯅ ꯀꯦ ꯖꯤꯗ ꯌꯥꯡꯈꯩ ꯅꯍꯥꯟꯋꯥꯏꯗꯤ ꯌꯥꯝ ꯇꯥꯡꯉꯝꯃꯦ ꯍꯧꯖꯤꯛꯇꯤ ꯈꯔ ꯍꯣꯡꯇꯣꯛꯑꯦ ꯎꯝ ꯍꯣꯏ ꯍꯣꯏ ꯑꯧ ꯍꯩꯀꯨꯁꯤꯁꯨ ꯂꯧꯒꯣꯁꯦ ꯍꯩꯀꯨ ꯌꯥꯝ ꯍꯥꯎꯕꯅꯦ ꯑꯥ ꯍꯣꯏ ꯍꯣꯏ ꯍꯣꯏ ꯎꯝ ꯑꯥ ꯆꯣꯏꯅ ꯑꯗꯨꯝ ꯌꯣꯜꯂꯦ ꯑꯩꯒꯤꯗꯤ ꯑꯃꯗ ꯂꯨꯄꯥ ꯆꯍꯨꯝ ꯁꯥꯕꯁꯨ ꯌꯥꯎꯋꯤ ꯑꯁꯥꯡꯕꯁꯤꯅ ꯑꯗꯒꯤ ꯈꯔ ꯃꯔꯨ ꯇꯣꯡꯕꯁꯤꯅ ꯆꯍꯨꯝ ꯌꯥꯡꯈꯩ ꯁꯥꯏ ꯃꯄꯨꯟ ꯑꯣꯏ ꯂꯧꯔꯗꯤ ꯃꯄꯨꯟꯗ ꯌꯥꯡꯈꯩ ꯃꯄꯨꯟꯗ ꯆꯥꯝꯃ ꯅꯠꯇ꯭ꯔꯣ ꯆꯜꯂꯤꯁꯦ ꯌꯥꯡꯈꯩꯔꯣ ꯆꯥꯝꯃꯔꯣ ꯑꯩꯁꯤꯕꯣ ꯑꯧ ꯑꯣ ꯑꯗꯨꯗꯨꯅ ꯆꯥꯝ ꯌꯥꯡꯈꯩ ꯑꯗꯨꯃꯥꯏꯅ ꯆꯠꯂꯦ ꯌꯥꯎꯔꯦ ꯑꯇꯦꯟꯕꯗꯨꯅ ꯈꯔ ꯎꯝ ꯎꯝ ꯎꯝ ꯍꯣꯏ ꯍꯣꯏ ꯍꯣꯏ ꯌꯦꯡꯗꯣꯏꯅꯤ ꯌꯦꯡꯗꯣꯏꯅꯤ ꯗꯔꯖꯟ ꯂꯧꯔꯒꯗꯤ ꯍꯣꯡꯉꯤ ꯄꯤꯁꯇꯗꯤ ꯄꯤꯁ ꯑꯝꯗ ꯂꯨꯄꯥ ꯅꯥꯏꯟꯇꯤꯒ ꯆꯤꯡꯉꯦꯕꯀꯣ ꯑꯗꯣ ꯃꯌꯥꯝ ꯂꯧꯔꯗꯤ ꯇꯥꯗꯣꯏꯅꯤ ꯑꯍꯟꯒꯤꯗꯤ ꯆꯥꯝ ꯌꯥꯡꯈꯩꯇ ꯆꯤꯡꯉꯤ ꯀ꯭ꯋꯥꯂꯤꯇꯤ ꯑꯐꯕꯅꯤ ꯑꯗꯨꯗꯤ ꯆꯥꯍꯨꯝ ꯄꯤꯕ ꯂꯩ ꯆꯥꯝꯃꯔꯤ ꯄꯤꯕ ꯂꯩ ꯗꯔꯖꯟ ꯂꯧꯔꯗꯤ ꯌꯦꯡꯗꯣꯏꯅꯤ ꯎꯝ ꯍꯣꯏ ꯑꯧ ꯆꯞꯄꯟ ꯅꯨꯄꯤꯒꯤ ꯑꯉꯥꯡꯒꯤꯅ ꯍꯨꯝꯐꯨꯃꯨꯛ ꯆꯤꯡꯕ ꯌꯥꯎꯋꯤ ꯌꯥꯡꯈꯩ ꯆꯤꯡꯕ ꯌꯥꯎꯋꯤ ꯑꯍꯟꯒꯤꯁꯤꯅ ꯆꯥꯝꯃ ꯑꯥ ꯈꯨꯅꯤꯡ ꯋꯥꯡꯕꯤꯁꯤꯔꯥ ꯑꯧ ꯁꯤꯅ ꯆꯥꯅꯤꯒꯨꯝꯕ ꯄꯤꯕꯁꯨ ꯌꯥꯎꯔꯤ ꯆꯍꯨꯝꯄꯤꯕꯁꯨ ꯌꯥꯎꯔꯤ ꯈꯔ ꯄꯣꯠ ꯈꯔ ꯐꯕꯗꯅ ꯌꯥꯎꯋꯤ ꯂꯩꯌꯦ ꯂꯩꯌꯦ ꯑꯩꯈꯣꯏ ꯑꯧ ꯑꯩ ꯁꯤ ꯅꯥꯀꯟ ꯀꯣꯅꯔꯁꯦ ꯑꯩ ꯐꯝꯃꯤ ꯅꯥꯀꯟ ꯀꯣꯅꯔꯁꯤ ꯆꯪꯕꯤꯔꯣ ꯑꯗꯨꯗ ꯕꯣꯔꯥ ꯀꯩꯀꯩ ꯆꯥꯛ ꯅꯨꯡ ꯂꯣꯏ ꯐꯪꯉꯤ ꯎꯝ ꯀꯔꯤ ꯂꯝꯗꯒꯤ ꯂꯥꯛꯄꯤꯕꯅꯣ ꯑꯣ ꯑꯣ ꯀꯤꯂꯣꯃꯤꯇꯔ ꯑꯍꯨꯝꯒꯨꯝꯕ ꯆꯠꯂ ꯂꯩꯌꯦ ꯑꯣ ꯑꯗꯨꯝ ꯂꯩꯅꯤ ꯎꯝ ꯂꯩꯌꯦ ꯂꯩꯌꯦ ꯐꯪꯉꯅꯤ ꯍꯣꯏ ꯍꯣꯏ

ꯃꯣꯔꯦꯂꯣꯝꯗꯒꯤ ꯄꯨꯁꯤꯜꯂꯛꯄꯅꯤ ꯑꯥ ꯂꯝꯕꯤꯁꯦ ꯑꯩꯈꯣꯏ ꯚꯦꯟꯗ ꯚꯦꯟꯒꯨꯝꯕ ꯑꯗꯨꯗ ꯆꯠꯂꯒ ꯄꯣꯔꯛꯏꯅꯦ ꯍꯣꯏ ꯍꯣꯏ ꯍꯣꯏ ꯍꯣꯏ ꯍꯣꯔꯦꯟ ꯅꯨꯃꯤꯠꯇꯥꯐꯥꯎ ꯐꯝꯗꯣꯏꯅꯤ ꯍꯣꯏ ꯍꯣꯏ ꯍꯣꯏ ꯍꯣꯏ